ꯚꯥꯔꯠꯅ ꯑꯦꯟꯇꯔꯄ꯭ꯔꯤꯅꯔꯁꯤ ꯇꯉꯥꯏꯐꯗꯅ ꯆꯥꯎꯈꯠꯍꯟꯗꯕ ꯌꯥꯗꯕꯒꯤ ꯃꯇꯥꯡ ꯌꯥꯝꯅ ꯂꯩ ꯃꯔꯝꯗꯤ ꯒꯕꯔꯃꯦꯟꯅ ꯃꯤꯄꯨꯝ ꯈꯨꯗꯤꯡꯃꯛꯁꯤ ꯊꯕꯛ ꯄꯤꯕ ꯉꯝꯕ ꯅꯠꯇꯕꯅꯤꯅ ꯃꯁꯤ ꯑꯩꯈꯣꯏꯒꯤ ꯑꯩꯒꯤ ꯏꯁꯥ ꯏꯁꯥꯅ ꯇꯝꯖꯔꯨꯔꯤꯕ ꯑꯩꯅ ꯈꯪꯖꯔꯨꯔꯤꯕ ꯈꯔꯁꯦ ꯃꯗꯨ ꯃꯗꯨꯅ ꯑꯩꯒꯤ ꯏꯁꯥꯒꯤ ꯑꯣꯏꯕ ꯁꯦꯟꯊꯣꯛ ꯂꯝꯕꯤ ꯑꯃꯃꯝ ꯇꯉꯥꯏꯐꯗꯅ ꯇꯧꯕ ꯇꯉꯥꯏꯐꯗꯦ ꯈꯨꯗꯝ ꯑꯣꯏꯅ ꯍꯧꯖꯤꯛ ꯏꯁꯇꯥꯔꯠ ꯑꯞ ꯏꯁꯀꯤꯝꯒꯨꯝꯕ ꯑꯗ ꯁꯤꯒꯨꯝꯕꯁꯤꯡ ꯑꯗꯒꯤ ꯑꯩꯈꯣꯏꯅ

ꯁꯤꯁꯤꯡꯁꯦ ꯂꯣꯏꯅ ꯄꯥꯡꯊꯣꯛꯄꯗ ꯄꯥꯡꯊꯣꯛꯄ ꯌꯥꯏ ꯃꯁꯤ ꯇꯉꯥꯏꯐꯗꯅ ꯇꯧꯗ꯭ꯔꯕ ꯌꯥꯗ꯭ꯔꯕ ꯑꯃꯅꯤ ꯑꯦꯟꯇꯔꯄ꯭ꯔꯤꯅꯣꯔ ꯍꯥꯏꯔꯤꯕꯁꯤ